ꯑꯥ ꯁꯤ ꯒ꯭ꯌꯥꯁꯀꯤꯗꯣ ꯅꯠꯇ꯭ꯔꯣ ꯒ꯭ꯌꯥꯁꯀꯤꯗꯣ ꯑꯩ ꯀꯝꯄ꯭ꯂꯦꯟ ꯈꯔ ꯊꯥꯡꯒꯠꯅꯤꯡꯕ ꯑꯃ ꯂꯩꯕ ꯑꯗꯨꯗꯨꯅꯅꯦ ꯍꯥꯏꯗꯤ ꯒ꯭ꯌꯥꯁꯁꯦ ꯊꯥ ꯑꯃꯅꯤ ꯀꯨꯏꯔꯕꯅꯦ ꯐꯅ ꯀꯨꯏꯅ ꯑꯩꯈꯣꯏ ꯄꯤꯒꯦ ꯄꯤꯒꯦ ꯄꯤꯗꯦꯒ ꯑꯗꯨꯝ ꯇꯧꯕ ꯑꯗꯣ ꯍꯟꯗꯛ ꯉꯔꯥꯡ ꯅꯍꯥꯟꯇ ꯂꯥꯛꯄꯁꯤꯗ ꯑꯃꯨꯛ ꯒ꯭ꯌꯥꯁꯀꯤ ꯋꯦꯕꯁꯦ ꯅꯨꯃꯤꯠ ꯍꯞꯇꯥ ꯑꯃ ꯈꯛꯇꯪ ꯉꯥꯏꯔꯤ ꯁꯤꯖꯤꯟꯅꯕ ꯑꯗꯨꯗꯨꯒ ꯃꯅꯨꯡꯗ ꯏꯁꯤꯡ ꯌꯥꯎꯕꯒꯤ ꯇꯥꯏꯞꯇ ꯅꯤꯛꯄ ꯀꯥꯟꯗ ꯏꯁꯤꯡ ꯃꯈꯣꯟ ꯊꯣꯛꯂꯛꯄ ꯅꯪꯒꯤ ꯒꯤꯌꯥꯁꯁꯦ ꯅꯠꯇꯦ ꯅꯠꯇꯦ ꯅꯠꯇꯦ ꯒꯤꯌꯥꯁ ꯒ꯭ꯌꯥꯁ ꯂꯣꯏꯔꯛꯄꯗ ꯀꯩꯗꯧꯅꯨꯡꯗ ꯏꯁꯤꯡ ꯆꯣꯔꯣꯛ ꯆꯣꯔꯣꯛ ꯂꯥꯎꯗꯕꯅꯤꯗ ꯀꯅꯥꯝꯇꯁꯨ ꯂꯥꯎꯗꯦ ꯏꯁꯤꯡꯗꯧꯅ ꯗꯥꯏꯔꯦꯛ ꯅꯤꯛꯊꯣꯔꯛꯑꯦ ꯁꯤꯗꯤ ꯀꯝꯄ꯭ꯂꯦꯟ ꯑꯃ ꯊꯥꯡꯒꯠꯇ ꯌꯥꯗ꯭ꯔꯦꯅ ꯊꯥꯡꯒꯠꯂꯛꯄꯅꯦ ꯍꯌꯦꯡ ꯑꯗꯨꯝ ꯑꯣꯐꯤꯁꯇ ꯂꯥꯛꯑꯒꯦ ꯌꯥꯝꯅ ꯀꯝꯄ꯭ꯂꯦꯅꯤꯡꯁꯤ ꯂꯧꯕꯤꯗ꯭ꯔꯒꯗꯤ ꯗꯦꯂꯤꯕꯔꯤ ꯗꯦꯂꯤꯕꯔꯤ ꯗꯦꯂꯤꯕꯔꯤꯒꯤ ꯇꯧꯔꯛꯄ ꯃꯤ ꯗꯦꯂꯤꯕꯔꯤ ꯇꯧꯔꯛꯄ ꯃꯤꯑꯣꯏꯁꯤꯡꯅ ꯁꯣꯏꯕ ꯑꯣꯏꯒꯗꯧꯕꯅꯤ ꯁꯤꯁꯦ ꯍꯥꯏꯗꯤ ꯗꯔꯇꯤ ꯑꯣꯏꯕ ꯊꯕꯛ ꯌꯥꯝ ꯇꯧꯋꯦ ꯈꯪꯉꯦ ꯄꯥꯎ ꯇꯥꯔꯦꯕ

ꯌꯥꯔꯦ ꯌꯥꯔꯦ ꯗꯥꯏꯔꯦꯛ ꯑꯩ ꯍꯦꯗ ꯍꯦꯗꯀ ꯋꯥꯔꯤ ꯁꯥꯟꯅꯔꯒꯦ ꯊꯝꯃꯒꯦ ꯊꯝꯃꯒꯦ